ꯍꯂꯣ ꯍꯂꯣ ꯍꯂꯣ ꯇꯥꯗꯦ ꯎꯝ ꯑꯣ ꯍꯥꯏꯕꯤꯌꯨ ꯇꯥꯖꯩꯌꯦ ꯍꯣ ꯌꯥꯅꯤꯌꯦ ꯑꯗꯨ ꯂꯥꯛꯄꯗꯨ ꯂꯥꯏꯟꯗ ꯂꯥꯛꯇ꯭ꯔꯣꯕ ꯅꯁꯥꯒꯤ ꯌꯨꯝꯒꯤ ꯒꯥꯔꯤꯗ ꯂꯥꯛꯇ꯭ꯔꯣꯕꯣ ꯑꯣ ꯑꯗꯨꯗꯤ ꯃꯣꯔꯦ ꯕꯖꯥꯔꯗ ꯌꯦꯡꯅꯔꯁꯦ ꯐꯣꯟ ꯇꯧꯔꯒ ꯑꯗꯨꯝ ꯍꯥꯏꯕꯤꯔꯛꯑꯣ ꯌꯧꯔꯛꯑꯦꯅ ꯍꯣꯏ ꯌꯦꯡꯉꯁꯤ ꯑꯗꯨ ꯑꯄꯥꯝ ꯑꯄꯥꯝꯕ ꯕꯖꯥꯔꯁꯨ ꯆꯪꯉꯒ ꯑꯄꯥꯝ ꯑꯄꯥꯝꯕꯁꯨ ꯈꯟꯕꯤꯔꯣ ꯑꯗꯨꯗꯒꯤ ꯍꯣꯇꯦꯜꯗꯁꯨ ꯑꯍꯤꯡ ꯑꯃꯁꯨ ꯂꯦꯛꯊꯣꯛꯈ꯭ꯔꯁꯤ ꯃꯤ ꯆꯥꯛꯁꯨ ꯁꯨꯝ ꯃꯐꯝꯁꯤꯗ ꯊꯣꯡꯉ ꯆꯥꯅꯅꯕ ꯑꯥꯎ ꯍꯣꯏ ꯍꯣꯏ ꯌꯥꯏꯌꯦ ꯑꯄꯥꯝ ꯑꯄꯥꯝꯕ ꯄꯣꯠ ꯌꯥꯎꯔꯁꯨ ꯂꯩꯕꯤꯅꯤꯉꯥꯏꯒꯤ ꯀꯝꯕꯜꯁꯨ ꯌꯥꯝꯅ ꯍꯣꯡꯕꯅꯦ ꯑꯩꯈꯣꯏ ꯃꯣꯔꯦꯁꯤꯗꯗꯤ ꯎꯝ ꯑꯧ ꯑꯧ ꯌꯥꯝꯅ ꯇꯥꯡꯗꯃꯤꯗ ꯌꯥꯝ ꯍꯥꯎꯕꯅꯦ ꯑꯥꯎ ꯎꯝ ꯏꯝꯐꯥꯜ ꯑꯁꯣꯝꯗꯗꯤ ꯂꯩꯔꯝꯃꯣꯏꯗ ꯑꯗꯨ ꯑꯪ ꯀꯅꯥ ꯀꯅꯥ ꯂꯥꯛꯃꯤꯟꯅꯔꯤꯒꯦ ꯍꯥ ꯎꯝ ꯑꯉꯥꯡꯈꯣꯏꯗꯨꯗꯤ ꯑꯁꯣꯝ ꯊꯅꯝꯃꯦ ꯑꯩꯗꯤ ꯍꯪꯕꯨ ꯍꯪꯉꯨꯗ꯭ꯔꯦ ꯉꯁꯥꯏ ꯍꯧꯕꯗ ꯃꯤ ꯌꯥꯎꯄ꯭ꯔ ꯌꯥꯎꯔꯛꯇꯕ꯭ꯔꯣ ꯀꯥꯏꯅ ꯑꯣ ꯍꯣꯏ ꯑꯣ ꯑꯗꯨ ꯌꯥꯝ ꯐꯖꯕꯅꯦ ꯎꯝ ꯌꯥꯝ ꯐꯖꯕ ꯃꯐꯝ ꯌꯥꯝ ꯂꯩꯕꯅꯦ ꯑꯩꯈꯣꯏ ꯃꯣꯔꯦꯁꯦ

ꯃꯅꯤꯄꯨꯔꯗ ꯊꯣꯛꯂꯛꯀꯅꯤ ꯑꯩ ꯊꯕꯛ ꯈꯔ ꯆꯤꯟꯕꯒꯤꯅꯤ ꯎꯝ ꯊꯕꯛ ꯈꯔ ꯆꯤꯟꯕꯒꯤꯅꯤ ꯎꯝ ꯑꯇꯥꯡꯕꯁꯨ ꯌꯥꯎꯕꯅꯤꯀꯣ ꯑꯍꯣꯡꯕꯁꯨ ꯃꯤ ꯌꯦꯡꯉ ꯌꯦꯡꯉ ꯄꯩꯁꯥ ꯂꯧꯕꯅꯤ ꯃꯣꯏ ꯃꯣꯔꯦꯁꯤ ꯌꯥꯝ ꯐꯠꯇꯕꯅꯤ ꯑꯥ ꯍꯪꯉꯨꯗꯅ ꯀꯌꯥꯝ ꯄꯤꯒꯦꯅ ꯎꯝ ꯁꯣꯝꯁꯤꯅ ꯃ꯭ꯌꯥꯟꯃꯥꯔꯗꯒꯤ ꯆꯪꯁꯤꯜꯂꯒ ꯍꯥꯏꯕꯕꯨ ꯍꯩꯖꯗꯦꯗ ꯃꯣꯏꯒꯤ ꯕꯔꯃꯥ ꯃꯅꯨꯡꯒꯤꯁꯦ ꯑ ꯑꯩꯁꯨ ꯗꯥꯏꯔꯦꯛ ꯃꯐꯝꯗꯨ ꯆꯥꯎꯔꯛꯄ ꯄꯣꯛꯂꯛꯄꯗꯤ ꯅꯠꯇꯕꯅꯤꯅ ꯊꯕꯛꯀꯤ ꯌꯥꯗꯗꯅ ꯂꯩꯒꯤꯕꯅꯤ ꯃꯣꯔꯦꯗ ꯍꯣꯏ ꯊꯣꯛꯀꯗꯕꯅꯦ ꯌꯥꯝꯅ ꯀꯨꯏꯅ ꯂꯩꯔꯝꯕꯗꯤ ꯌꯥꯔꯔꯣꯏ ꯍꯣꯏꯅꯦ ꯑꯥꯎ ꯌꯥꯝꯅ ꯂꯩꯒꯣ ꯍꯧꯖꯤꯛꯇꯤ ꯁꯨꯝ ꯅꯤꯡꯊꯝꯊꯥꯁꯨ ꯅꯤꯡꯊꯝꯅꯤꯅ ꯄꯣꯠ ꯑꯍꯣꯡꯕꯁꯨ ꯑꯗꯨꯝ ꯒꯥꯔꯤꯗ ꯑꯗꯨꯝ ꯍꯥꯞꯈ꯭ꯔꯣ ꯀꯩꯅꯣ ꯌꯥꯝ ꯐꯖꯕꯅꯦ ꯎꯝ ꯀꯣꯜꯂꯤꯛꯁꯨ ꯑꯍꯣꯡ ꯑꯍꯣꯡꯕ ꯌꯥꯝ ꯂꯩꯕꯅꯦ ꯃꯦꯗꯂꯦꯗꯒ ꯆꯪꯅꯤꯡꯗꯕ꯭ꯔꯣ ꯃꯦꯗꯂꯦꯗ ꯆꯪꯉꯨꯒꯗꯕꯅꯤꯅꯦ ꯆꯪꯉꯨꯁꯤꯅꯦ ꯎꯝ ꯑꯩꯁꯨ ꯂꯩꯔꯤꯃꯤꯅ ꯂꯩꯔꯤꯁꯤ ꯊꯕꯛꯁꯤꯅ ꯌꯥꯗꯗꯅ ꯆꯪꯗꯦꯗ ꯑꯗꯨ ꯂꯥꯛꯏꯉꯩꯁꯤꯗ ꯆꯪꯃꯤꯟꯅꯍꯧꯔꯁꯤꯅ ꯍꯥꯏꯕ ꯑꯗꯨꯗꯤ ꯎꯝ ꯊꯝꯃꯁꯤꯔ ꯍꯂꯣ ꯑꯗꯨ ꯊꯝꯃꯁꯤꯔ ꯎꯝ